ꯑꯩꯈꯣꯏꯅ ꯏꯂꯦꯛꯇ꯭ꯔꯤꯛ ꯁꯦꯝ ꯃꯇꯝꯗ ꯈꯨꯠꯁꯥ ꯆꯣꯠꯂꯒ ꯏꯂꯦꯛꯇ꯭ꯔꯤꯛ ꯁꯦꯝꯕꯤꯗꯕ ꯏꯂꯦꯛꯇ꯭ꯔꯤꯛ ꯁꯦꯝꯒꯦ ꯍꯥꯏꯕꯇꯥꯔꯒꯗꯤ ꯃꯥꯒꯤ ꯈꯨꯂꯥꯏ ꯃꯇꯤꯛ ꯆꯥꯅ ꯇꯦꯁꯇꯔꯅꯆꯤꯡꯕ ꯌꯥꯎꯔꯒ ꯁꯦꯝꯕꯤꯕ ꯏꯂꯦꯛꯇ꯭ꯔꯤꯛ ꯑꯗꯣ ꯏꯂꯦꯛꯇ꯭ꯔꯤꯛꯅ ꯆꯥꯛꯄ ꯌꯨꯝꯁꯦ ꯑꯩꯈꯣꯏꯅ ꯃꯨꯊꯠꯀꯦ ꯍꯥꯏꯇꯥꯔꯒꯗꯤ ꯃꯥꯒꯤ ꯅꯛꯅꯕꯗ ꯂꯩꯔꯤꯕ ꯋꯥꯌꯥꯔꯁꯤꯡꯗꯨ ꯍꯥꯟꯅ ꯀꯛꯊꯠꯄꯤꯕ ꯑꯗꯨ ꯃꯇꯨꯡꯗ ꯑꯩꯈꯣꯏꯅ ꯏꯁꯤꯡꯅꯕꯨ ꯑꯣꯏꯔꯣ ꯌꯨꯝꯗꯨ ꯃꯨꯊꯠꯄ ꯃꯇꯝꯗ ꯁꯤꯖꯤꯟꯅꯕ ꯁꯨꯃꯥꯏꯅ ꯁꯤꯖꯟꯅꯕꯤꯕ ꯑꯗꯨꯗꯒꯤ ꯑꯩꯈꯣꯏꯅ ꯑꯩꯈꯣꯏ ꯂꯩꯔꯛ ꯀꯣꯟꯖꯤꯟꯗ ꯂꯩꯔꯤꯕ ꯇ꯭ꯔꯥꯟꯁꯐꯣꯔꯃꯔꯁꯤꯡ ꯏꯂꯦꯛꯇ꯭ꯔꯤꯛ ꯇ꯭ꯔꯥꯟꯁꯐꯣꯔꯃꯔꯁꯤꯡꯒꯤ ꯃꯅꯥꯛꯇ ꯌꯥꯝ ꯀꯥꯍꯦꯟꯅ ꯅꯛꯅ ꯆꯪꯁꯤꯟꯕꯤꯗꯕ